ꯁꯤ ꯀꯩꯅꯣ ꯑꯣꯏꯗꯣꯏꯔꯥ ꯑꯣꯏꯅꯥꯝꯒꯤ ꯖꯤꯝꯗꯣ ꯑꯣꯏꯗꯣꯏꯔꯥ ꯁꯤꯁꯦ ꯑꯩꯁꯦ ꯍꯟꯗꯛ ꯏꯁꯥ ꯈꯔ ꯁꯦꯝꯅꯤꯡꯕ ꯑꯗꯨꯒꯤ ꯁꯨꯝ ꯐꯣꯟ ꯇꯧꯖꯔꯛꯄꯅꯤ ꯑꯩꯁꯦ ꯀꯩꯅꯣ ꯀꯥꯡꯄꯣꯛꯄꯤ ꯋꯥꯔꯠ ꯅꯝꯕꯔ ꯐꯥꯏꯚꯇꯒꯤ ꯑꯣꯏꯗꯣꯏꯅꯦꯕ ꯏꯁꯥꯁꯦ ꯄꯥꯕ ꯋꯦꯠꯁꯦ ꯐꯤꯐꯇꯤ ꯁꯤꯛꯁꯇꯤ ꯑꯗꯨꯃꯥꯏꯅ ꯂꯩꯌꯦ ꯍꯥꯏꯠꯁꯦ ꯐꯥꯏꯚ ꯄꯣꯏꯟ ꯑꯩꯠ ꯑꯗꯨꯃꯥꯏꯅ ꯂꯩ

ꯁꯔꯨꯉꯥꯛꯇ ꯌꯥꯎꯔ ꯄꯥꯕꯗꯣ ꯑꯣꯏꯌꯦ ꯋꯦꯠꯁꯦ ꯁꯨꯝ ꯃꯤꯅ ꯆꯥꯡꯗ ꯑꯃ ꯂꯩꯕꯅꯦꯕ ꯁꯕꯦꯟꯇꯤ ꯑꯩꯠꯇꯤ ꯑꯗꯨꯃꯥꯏꯅ ꯂꯩꯕꯗꯣ ꯑꯃꯥꯏꯅ ꯊꯝꯅꯤꯡꯕ

ꯑꯣ ꯖꯤꯝꯁꯦ ꯄꯨꯡ ꯀꯌꯥ ꯑꯗꯥꯏꯗꯒꯤ ꯍꯥꯡꯒꯦ ꯖꯤꯝꯗ ꯑꯣꯏ ꯂꯥꯛꯑꯒꯦ

ꯇꯝ ꯇꯝꯅ ꯐꯕꯗꯨꯅ ꯑꯣꯏ ꯄꯥꯝꯕ

ꯄꯩꯁꯥꯒꯤꯗꯤ ꯀꯩꯝ ꯀꯩꯅꯣ ꯇꯧꯕ ꯂꯩꯇꯦꯀꯣ ꯑꯗꯨꯝ ꯄꯩꯁꯥ ꯆꯪꯗꯧꯆꯥꯡꯗꯣ ꯑꯗꯨꯝ ꯍꯥꯏꯕꯤꯔꯛꯑꯣ

ꯑꯥ ꯕ꯭ꯔꯣ ꯀꯩꯅꯣ ꯂꯥꯛꯄꯨꯗꯤ ꯑꯗꯨꯝ ꯇꯣꯏ ꯂꯥꯛꯀꯦꯕꯀꯣ ꯑꯗꯣ ꯀꯩꯅꯣ ꯏꯁꯥꯗꯤ ꯑꯗꯨꯝ ꯐꯔꯛꯇꯣꯏ ꯅꯠꯇ꯭ꯔꯕ ꯑꯩꯁꯦ ꯍꯟꯗꯛ ꯑꯍꯥꯟꯕ ꯑꯣꯏꯕ ꯑꯗꯨꯅ ꯇ꯭ꯔꯦꯟꯅꯔ ꯂꯧꯕꯁꯤꯅ ꯑꯃꯨꯛ ꯄꯩꯁꯥ ꯍꯦꯟꯕ꯭ꯔꯥꯕ

ꯇ꯭ꯔꯦꯟꯅꯔ ꯂꯧꯕꯅ ꯍꯦꯟꯅ ꯀꯩꯅꯣ ꯇꯧꯗꯧ ꯃꯥꯜꯂꯦ ꯍꯥꯏꯗꯤ ꯍꯥꯏꯗꯤ ꯑꯍꯥꯟꯕ ꯑꯣꯏꯕꯅꯤꯅꯀꯣ

ꯕ꯭ꯔꯗꯔ ꯑꯗꯣ ꯕ꯭ꯔꯗꯔ ꯍꯣꯏꯒꯤ ꯖꯤꯝꯁꯦ ꯃꯤ ꯌꯥꯝ ꯌꯥꯎꯕ꯭ꯔꯥ ꯅꯠꯇ꯭ꯔꯒ ꯌꯥꯝ ꯌꯥꯎꯗꯕ꯭ꯔꯥ ꯀꯃꯥꯏꯅꯗꯪ ꯈꯪꯅꯤꯡꯕ ꯍꯥꯏꯗꯤ ꯑꯩꯁꯦ ꯏꯁꯥ ꯏꯁꯥꯁꯦ ꯄꯥꯕꯅꯤꯅꯀꯣ ꯑꯍꯥꯟꯕ ꯑꯣꯏꯗꯣꯏꯅꯤꯅ ꯈꯤꯇꯪ ꯑꯃꯨꯛ ꯏꯀꯥꯏꯗꯅ

ꯎꯝ ꯑꯗꯨꯗꯤ ꯕ꯭ꯔꯗꯔ ꯄꯨꯡ ꯉꯁꯥꯏ ꯍꯥꯏꯕꯗꯣ ꯄꯨꯡ ꯇꯔꯨꯛꯇꯩꯅ ꯀꯌꯥ ꯑꯝꯇꯒ ꯍꯥꯏꯕꯤꯔꯛꯎꯕ

ꯕ꯭ꯔꯗꯔ ꯑꯗꯨꯗꯤ ꯊꯝꯃꯒꯦ ꯍꯣꯔꯦꯟ ꯂꯥꯛꯑꯝꯗꯥꯏꯗ ꯀꯣꯟꯅ ꯂꯥꯛꯑꯝꯗꯥꯏꯗ ꯍꯥꯏꯔꯛꯑꯒꯦ